ꯍꯂꯣ ꯀꯅꯥ ꯑꯣꯏꯕꯤꯔꯕꯅꯣ ꯃꯥꯅꯦ ꯃꯥꯅꯦ ꯌꯦꯟ ꯌꯦꯟ ꯌꯥꯝ ꯂꯩ ꯌꯥꯝ ꯂꯩ ꯂꯩꯅꯤ ꯕ꯭ꯔꯣꯏꯂꯔꯁꯨ ꯀ꯭ꯔꯨꯏꯂꯔꯁꯨ ꯃꯤꯇꯩ ꯌꯦꯟꯁꯨ ꯂꯩꯒꯅꯤ ꯃꯥꯒꯤ ꯃꯥꯒꯤ ꯃꯃꯜ ꯈꯦꯅꯕꯒꯤ ꯋꯥꯅꯤ ꯑꯧ ꯂꯧꯕꯤꯌꯨ ꯑꯍꯤꯡꯕ ꯕ꯭ꯔꯣꯏꯂꯔꯗꯅ ꯑꯩꯈꯣꯏꯅ ꯆꯅꯤ ꯀꯨꯟ ꯊꯥꯕꯅꯦ ꯑꯗꯨꯕꯨ ꯀꯦꯖꯤ ꯆꯥꯝꯝꯒꯨꯕ ꯂꯧꯔꯛꯑꯒꯗꯤ ꯋꯥꯟ ꯑꯩꯇꯤ ꯁꯥꯕꯤꯕ ꯌꯥꯒꯅꯤ ꯑꯗꯨꯗꯤ ꯆꯍꯨꯝ ꯌꯧꯔꯅꯤ ꯍꯣꯏ ꯋꯥꯟ ꯑꯩꯇꯤ ꯁꯥꯕꯤꯒꯦ ꯀꯦꯖꯤ ꯀꯌꯥ ꯂꯧꯒꯗꯕꯅꯣ ꯍꯥꯏꯕꯗꯣ ꯑꯗꯨꯒ ꯀ꯭ꯔꯣꯏꯂꯔꯗꯤ ꯄꯥꯝꯗ꯭ꯔꯣ ꯀ꯭ꯔꯣꯏꯂꯔꯅ ꯊ꯭ꯔꯤ ꯑꯩꯇꯤ ꯊ꯭ꯔꯤ ꯑꯩꯇꯤꯗ ꯄꯤꯅꯤ ꯀꯦꯖꯤ ꯌꯥꯝꯝꯒꯅ ꯊ꯭ꯔꯤ ꯐꯤꯞꯇꯤ ꯁꯥꯕ ꯌꯥꯒꯅꯤ ꯑꯗꯨ ꯁꯥꯕꯤꯔꯒꯦ ꯌꯥꯏꯌꯦ ꯌꯥꯏꯌꯦ ꯌꯥꯏꯌꯦ ꯀꯦꯖꯤ ꯌꯥꯡꯈꯩꯒꯨꯝꯕ ꯑꯣꯏꯔꯗꯤ ꯆꯍꯨꯝ ꯌꯥꯡꯈꯩꯗꯣ ꯁꯥꯕꯤꯔꯒꯦ ꯁꯦꯝꯃꯒꯗꯤ ꯌꯣꯟꯗꯦ ꯁꯤꯗꯤ ꯑꯧ ꯇꯥꯡ ꯀꯌꯥꯒꯤꯅꯣ ꯉꯁꯤ ꯇꯥꯡ ꯀꯨꯟꯍꯨꯝꯗꯣꯏꯅꯦ ꯅꯪꯒꯤ ꯗꯔꯀꯥꯔ ꯂꯩꯕꯁꯤ ꯀꯨꯟꯃꯉꯥꯗꯤ ꯍꯌꯦꯡ ꯂꯧꯗꯕ ꯌꯥꯔꯣꯏꯅꯦ ꯉꯁꯤ ꯂꯧꯒꯗꯕ꯭ꯔꯣ ꯉꯁꯤ ꯂꯧꯈ꯭ꯔꯁꯨ ꯌꯥꯏ ꯎꯝ ꯌꯦꯟꯁꯤ ꯄꯦꯃꯦꯟ ꯇꯧꯒꯗꯕꯅꯤꯅ ꯅꯪ ꯂꯥꯛꯄꯅ ꯐꯒꯅꯤ ꯅꯈꯣꯏ ꯒꯥꯔꯤ ꯒꯥꯔꯤ ꯂꯣꯏꯅꯔꯛꯑꯣ ꯑꯗꯨꯒ ꯅꯪ ꯂꯥꯛꯞꯤꯌꯣ ꯑꯗꯨꯅ ꯐꯩꯌꯦ ꯅꯠꯇ꯭ꯔꯗꯤ ꯂꯝꯕꯤꯗ ꯁꯤꯕ ꯅꯥꯕ ꯊꯣꯛꯑꯒ ꯑꯩꯅ ꯑꯁꯤꯕ ꯄꯤꯔꯛꯑꯦ ꯍꯥꯏꯔꯛꯑꯗꯤ ꯅꯨꯡꯉꯥꯏꯇꯦ ꯌꯦꯟ ꯌꯥꯝ ꯂꯩꯇꯦ ꯂꯣꯀꯦꯜꯒꯤꯗꯤ ꯀꯦꯖꯤꯗ ꯐꯣꯔ ꯐꯤꯞꯇꯤꯒꯨꯝꯕꯗ ꯄꯤꯕ ꯌꯥꯒꯅꯤ ꯃꯄꯨꯝ ꯑꯣꯏꯅ ꯑꯗꯨꯝ ꯉꯥꯡꯅꯁꯦ ꯑꯗꯨꯅ ꯃꯁꯥ ꯃꯄꯨ ꯂꯥꯛꯇ꯭ꯔꯗꯤ ꯈꯪꯉꯣꯏ ꯃꯁꯥ ꯂꯥꯛꯑꯒ ꯑꯁꯤꯅ ꯑꯁꯤ ꯄꯤꯕ ꯑꯁꯤꯅ ꯑꯁꯤ ꯄꯤꯕ ꯍꯥꯏꯗꯣ ꯍꯥꯏꯅꯁꯦ ꯀꯦꯖꯤ ꯅꯠꯇ꯭ꯔꯁꯨ ꯃꯄꯨꯝ ꯑꯣꯏꯅ ꯑꯗꯨꯝ ꯂꯧꯕ ꯌꯥꯅꯤ ꯇꯣꯉꯥꯟ ꯇꯣꯉꯥꯟ ꯊꯣꯡꯅꯕ ꯍꯣꯏꯅꯦ ꯑꯩꯁꯨ ꯃꯤꯉꯣꯟꯗ ꯍꯥꯏꯒꯤꯗꯣꯔꯤꯅꯤ ꯌꯦꯟ ꯃꯩꯇꯩ ꯌꯦꯟꯁꯤꯗꯤ ꯂꯣꯀꯦꯜꯒꯤ ꯌꯦꯟꯁꯤꯗꯤ ꯃꯤꯉꯣꯟꯗ ꯍꯥꯏꯒꯤꯗꯣꯔꯤꯕꯅꯤ ꯑꯩꯉꯣꯟꯗ ꯑꯁꯤꯗ ꯌꯣꯛꯄꯗꯤ ꯂꯩꯇꯦ ꯃꯤꯅ ꯄꯨꯊꯣꯔꯛꯀꯅꯤ ꯑꯗꯨꯒꯤ ꯀꯌꯥ ꯂꯧꯒꯗꯕꯅꯣ ꯍꯥꯏꯕꯗꯣ ꯆꯧꯔꯥꯛꯅ ꯍꯥꯏꯐꯦꯠ ꯍꯥꯏꯕꯤꯔꯛꯑꯣ ꯑꯗꯨꯒ ꯑꯩ ꯄꯨꯊꯣꯛꯍꯜꯂꯛꯀꯦ ꯍꯣꯏ ꯍꯣꯏ ꯍꯣꯏ ꯑꯩ ꯌꯦꯡꯕ ꯌꯥꯕ ꯌꯦꯡꯕꯤꯔꯒꯦ ꯑꯣ ꯂꯩꯒꯅꯤ ꯌꯦꯟ ꯄꯨꯕ ꯌꯥꯕ ꯂꯩꯒꯅꯤ ꯅꯪꯅ ꯗꯔꯀꯥꯔ ꯑꯣꯏꯔꯒ ꯄꯣꯂꯥꯡꯗ ꯍꯥꯞꯄꯒ ꯌꯦꯟ ꯌꯥꯝꯕꯅꯤꯅꯥ ꯄꯣꯂꯥꯡꯗ ꯍꯥꯞꯄ ꯍꯥꯞꯄꯒ ꯑꯩꯈꯣꯏ ꯒꯥꯔꯤ ꯌꯦꯟ ꯌꯥꯕ ꯒꯥꯔꯤ ꯂꯩ ꯑꯗꯨꯅ ꯑꯗꯨꯝ ꯄꯨꯕꯤꯕ ꯌꯥꯒꯅꯤ ꯅꯠꯇꯦ ꯍꯣꯏ ꯌꯥꯔꯦ ꯌꯥꯔꯦ ꯊꯝꯃꯒꯦꯀꯣ ꯎꯝ ꯎꯝ